ꯃꯅꯤꯄꯨꯔꯒꯤ ꯑꯥꯔꯇꯤꯁꯇꯤꯛ ꯍꯦꯔꯤꯇꯦꯁ ꯎꯠꯂꯤꯕ ꯃꯔꯨꯑꯣꯏꯕ ꯑꯥꯔꯠ ꯒꯦꯂꯔꯤ ꯅꯠꯇ꯭ꯔꯒ ꯃ꯭ꯌꯨꯖꯤꯌꯝꯁꯤꯡ ꯍꯥꯏ ꯇꯥꯔꯒꯗꯤ ꯃꯅꯤꯄꯨꯔ ꯁ꯭ꯇꯦꯠ ꯃ꯭ꯌꯨꯖꯤꯌꯝ ꯁꯤꯅꯦ ꯑꯗꯨꯗꯒꯤ ꯑꯟꯗ꯭ꯔꯣꯒꯤ ꯀꯜꯆꯔꯦꯜ ꯍꯦꯔꯤꯇꯦꯁ ꯃ꯭ꯌꯨꯖꯤꯌꯝ ꯅꯆꯤꯡꯕ ꯑꯥꯔ ꯀꯦ ꯁꯤ ꯑꯦꯁ ꯑꯥꯔꯠ ꯒꯦꯂꯔꯤ ꯑꯦꯟ ꯃ꯭ꯌꯨꯖꯤꯌꯝ ꯑꯗꯨꯗꯒꯤꯗꯤ ꯊ꯭ꯔꯤ ꯃꯗꯔꯁ ꯑꯥꯔꯠ ꯒꯦꯂꯔꯤ ꯑꯗꯨꯗꯒꯤ ꯀꯪꯂꯥꯗ ꯂꯩꯔꯤꯕ ꯍꯤꯌꯥꯡ ꯍꯤꯔꯦꯟ ꯍꯥꯏꯗꯤ ꯑꯗꯨꯒꯤ ꯕꯣꯠ ꯍꯥꯎꯁꯇꯣ ꯑꯗꯒꯤ ꯍꯦꯟ ꯁꯦꯜꯁ ꯑꯥꯔꯠ ꯒꯦꯂꯔꯤ ꯅꯆꯤꯡꯕ ꯁꯤꯡꯁꯤꯅꯤ ꯃꯣꯏꯒꯤ ꯗꯨꯝ ꯊꯣꯡ ꯍꯥꯡꯕ ꯃꯇꯝꯖꯦ ꯏꯪꯗꯝꯗꯥꯒꯤꯅ ꯄꯨꯡ ꯇꯔꯥꯗꯒꯤꯅ ꯄꯨꯡ ꯃꯔꯤꯕꯧꯕ ꯍꯥꯉꯦ ꯑꯗꯨꯗꯒꯤ ꯀꯥꯂꯦꯟꯒꯤꯅ ꯄꯨꯡ ꯃꯥꯄꯟꯗꯒꯤꯅ ꯄꯨꯡ ꯃꯉꯥꯕꯧꯕꯥ ꯑꯗꯨꯃꯥꯏꯅ ꯍꯥꯡꯖꯩ